ꯀꯩꯗꯧꯔꯤꯅꯣ ꯎꯝ ꯀꯣꯏꯕ ꯆꯠꯂꯨꯁꯤꯗꯅ ꯀ꯭ꯋꯥꯊꯥꯗ ꯀꯨꯠ ꯐꯦꯁꯇꯤꯚꯦꯟ ꯌꯥꯎꯕ ꯆꯠꯂꯨꯁꯦ ꯀꯨꯏꯔꯦ ꯌꯥꯎꯕ ꯆꯠꯇꯕ ꯍꯥꯟꯅꯗꯤ ꯆꯠꯂꯝꯕꯅꯦ ꯍꯟꯗꯛꯇꯤ ꯆꯠꯇ꯭ꯔꯦ ꯑꯗꯨ ꯍꯟꯗꯛ ꯆꯠꯂꯨꯁꯤꯔꯣ ꯃꯣꯏꯗꯤ ꯌꯥꯝ ꯅꯨꯡꯉꯥꯏꯕꯅꯦꯕ ꯃꯣꯏ ꯀꯨꯝꯃꯩꯗꯨ ꯑꯣꯔꯦꯟꯁꯀꯨꯝꯕ ꯑꯦꯄꯜꯒꯨꯝꯕ ꯌꯥꯝ ꯃꯔꯥꯡꯀꯥꯏꯕꯅꯦ ꯑꯗꯣ ꯑꯗꯨꯒꯨꯝꯕꯁꯨ ꯈꯔ ꯂꯩꯔꯛꯁꯦ ꯑꯗꯨꯒ ꯃꯣꯏꯒꯤ ꯗꯥꯟꯁ ꯀꯩꯀꯥꯗꯨ ꯌꯦꯡꯕ ꯅꯨꯡꯉꯥꯏꯕꯅꯦ ꯑꯗꯨꯁꯨ ꯌꯦꯡꯉꯛꯁꯦ

ꯑꯩꯈꯣꯏ ꯈꯔ ꯑꯩꯈꯣꯏ ꯃꯉꯥ ꯇꯔꯨꯛ ꯍꯧꯅꯔꯒ ꯑꯗꯨꯝ ꯆꯠꯂꯁꯦ ꯇꯣꯝꯕꯤ ꯍꯣꯏ ꯆꯥꯎꯕꯤ ꯍꯣꯏ ꯎꯝ ꯍꯥꯞꯄꯣꯏꯗ ꯑꯗꯨꯝ ꯆꯠꯈ꯭ꯔꯁꯤ ꯀꯩꯅꯣ ꯑꯍꯤꯡ ꯂꯦꯛꯑꯒ ꯐꯖꯅ ꯏꯟꯖꯣꯏ ꯇꯧꯊꯣꯔꯛꯑ ꯂꯣꯏꯔꯦ ꯑꯗꯨ ꯆꯠꯄ ꯅꯨꯃꯤꯠꯇꯨꯗ ꯑꯩꯈꯣꯏ ꯐꯣꯟꯗ ꯄꯥꯎ ꯐꯥꯎꯅꯔꯁꯦ ꯈꯔ ꯉꯟꯅ ꯆꯠꯁꯦ ꯃꯣꯏ ꯀꯨꯝꯃꯩꯗꯨ ꯌꯥꯝ ꯉꯟꯅ ꯍꯧꯕꯅꯦ ꯑꯗꯨꯗꯨ ꯌꯥꯎꯕ ꯉꯟꯅ ꯅꯪꯅꯕ ꯎꯝ ꯑꯗꯨꯗꯤ ꯅꯪꯁꯨ ꯅꯣꯏ ꯏꯃꯥꯅꯕꯤꯃꯈꯩ ꯍꯧꯔꯣ ꯑꯩꯈꯣꯏꯁꯨ ꯍꯧꯔꯒꯦ ꯑꯗꯨꯒ ꯄꯨꯟꯅ ꯑꯩꯈꯣꯏ ꯈꯔ ꯌꯥꯝꯅ ꯆꯠꯂꯁꯦ ꯍꯣꯏ ꯍꯣꯏ ꯊꯝꯃꯒꯦ ꯑꯗꯨꯗꯤ